ꯑꯩꯈꯣꯏ ꯃꯅꯤꯄꯨꯔꯁꯤꯗꯤ ꯀꯜꯆꯔꯦꯜꯂꯤ ꯗꯥꯏꯚꯔꯁ ꯑꯣꯏꯕꯅꯤꯅ ꯐꯨꯔꯨꯞ ꯌꯥꯝꯕꯅꯤꯅ ꯑꯩꯈꯣꯏꯒꯤ ꯐꯤꯖꯦꯠ ꯆꯥꯛꯆꯥꯗꯁꯨ ꯇꯣꯡꯉꯥꯜꯂꯤ ꯁꯝꯂꯞꯅ ꯍꯥꯏꯔꯕꯗ ꯑꯩꯈꯣꯏ ꯆꯤꯡꯗ ꯂꯩꯔꯤꯕ ꯏꯆꯤꯜ ꯏꯅꯥꯎꯁꯤꯡꯅꯤꯅ ꯃꯣꯏꯒꯤ ꯗ꯭ꯔꯦꯁ ꯇꯣꯡꯉꯥꯜꯂꯤ ꯃꯣꯏꯅ ꯁꯦꯠꯂꯤꯕ ꯐꯤꯁꯤꯅ ꯑꯩꯈꯣꯏꯒꯤ ꯍꯥꯎꯐꯤ ꯐꯅꯦꯛ ꯃꯛꯀꯤ ꯃꯑꯣꯡꯗꯤ ꯗꯤꯖꯥꯏꯟꯗꯤ ꯑꯣꯏꯗꯣꯏꯅꯤ ꯑꯗꯨꯒ ꯃꯣꯏꯒꯤ ꯏꯝꯕꯣꯏꯗ꯭ꯔꯤ ꯂꯣꯜꯂꯤꯕ ꯃꯑꯣꯡ ꯑꯃ ꯑꯃꯁꯦ ꯃꯣꯏꯒꯤ ꯇꯣꯡꯉꯥꯜꯂꯤ ꯍꯥꯏꯗꯤ ꯃꯣꯏꯗꯒꯤ ꯄꯤꯔꯤꯕ ꯗꯤꯖꯥꯏꯟꯁꯦ ꯇꯣꯡꯉꯥꯜꯂꯤ ꯑꯗꯨꯒ ꯑꯩꯈꯣꯏ ꯃꯩꯇꯩ ꯏꯆꯤꯜ ꯏꯅꯥꯎꯒꯤ ꯍꯥꯏꯔꯒꯅ ꯑꯩꯈꯣꯏ ꯃꯩꯇꯩ ꯏꯆꯤꯜ ꯏꯅꯥꯎꯁꯤꯅ ꯁꯦꯠꯂꯤꯁꯤꯅ ꯃꯩꯇꯩꯁꯤꯗ ꯃꯩꯇꯩ ꯄꯥꯉꯜꯁꯨ ꯌꯥꯎꯔꯦ ꯃꯩꯇꯩ ꯄꯥꯉꯜ ꯃꯩꯇꯩ ꯏꯆꯤꯜ ꯏꯅꯥꯎ ꯑꯩꯈꯣꯏ ꯁꯤꯅ ꯄꯥꯝꯃꯤꯁꯤꯅ ꯑꯩꯈꯣꯏꯒꯤ ꯐꯅꯦꯛ ꯃꯌꯦꯛ ꯅꯥꯏꯕꯤꯁꯦ ꯌꯥꯝ ꯄꯥꯝꯃꯤ ꯁꯤ ꯑꯩꯈꯣꯏ ꯇ꯭ꯔꯦꯗꯤꯁꯅꯦꯜ ꯑꯦꯇꯥꯌꯔꯅꯤ ꯑꯗꯒꯤꯗꯤ ꯑꯩꯈꯣꯏ ꯆꯨꯝꯅꯒꯤ ꯃꯨꯁꯂꯤꯝꯒꯤ ꯅꯨꯄꯥꯒꯤ ꯍꯥꯏꯔꯒꯅ ꯅꯨꯄꯥꯅꯕꯨ ꯀꯨꯔꯇꯥ ꯀꯨꯔꯇꯥ ꯄꯖꯃꯥ ꯅꯨꯄꯤꯒꯤꯅ ꯑꯗꯨꯝ ꯁꯜꯂꯋꯥꯔ ꯑꯁꯤꯒꯨꯝꯕꯁꯦ ꯁꯦꯠꯅꯩ ꯑꯗꯨꯒ ꯃꯩꯇꯩꯗꯁꯨ ꯑꯗꯨꯝ ꯁꯜꯂꯋꯥꯔꯒꯨꯝꯕ ꯀꯔꯤꯒꯨꯝꯕꯁꯦ ꯁꯦꯠꯅꯩ ꯑꯗꯨ ꯇ꯭ꯔꯦꯗꯤꯁꯅꯦꯜ ꯑꯦꯇꯥꯌꯔ ꯍꯥꯏꯔꯒꯗꯤ ꯃꯣꯏꯒꯤ ꯃꯩꯇꯩꯒꯤꯗꯤ ꯀꯩꯅꯣꯁꯦ ꯐꯅꯦꯛ ꯃꯌꯦꯛ ꯅꯥꯏꯕꯤꯁꯦ ꯁꯤ ꯇ꯭ꯔꯦꯗꯤꯁꯅꯦꯜ ꯑꯦꯇꯥꯌꯔ ꯑꯣꯏꯅ ꯇꯧꯋꯤ ꯑꯗꯨꯒ ꯑꯩꯈꯣꯏ ꯈ꯭ꯔꯤꯁꯇꯤꯌꯟ ꯈ꯭ꯔꯤꯁꯇꯤꯌꯟꯗꯁꯨ ꯌꯥꯝ ꯂꯩꯈ꯭ꯔꯦ ꯀꯕꯨꯏ ꯂꯩꯈ꯭ꯔꯦ ꯀꯣꯝ ꯂꯩꯈ꯭ꯔꯦ ꯑꯃ ꯑꯃ ꯌꯥꯝ ꯂꯩꯈ꯭ꯔꯦ ꯑꯗꯨ ꯃꯣꯏꯒꯤ ꯃꯇꯨꯡꯏꯟꯅ ꯑꯗꯨꯝ ꯗ꯭ꯔꯦꯁꯁꯦ ꯇꯣꯡꯉꯥꯜꯂꯤ ꯑꯗꯨꯃꯥꯏꯅ ꯇꯧꯔꯒ ꯇꯧꯏ